ꯒꯔꯗꯦꯅꯤꯡ ꯑꯁꯤ ꯑꯩ ꯁꯨꯃꯥꯡꯗꯁꯨ ꯑꯗꯨꯒ ꯇꯦꯔꯦꯁꯇꯁꯨ ꯃꯊꯛꯇ ꯑꯩꯒꯤ ꯌꯨꯝꯊꯛꯇ ꯒꯥꯔꯗꯦꯅꯤꯡ ꯇꯧꯖꯩ ꯑꯩꯒꯤꯁꯨ ꯏꯪꯈꯣꯜ ꯃꯆꯥ ꯑꯃꯁꯨ ꯂꯩꯖꯩ ꯑꯗꯨꯗꯁꯨ ꯑꯗꯨꯝ ꯒꯥꯔꯗꯦꯅꯤꯡ ꯇꯧꯏ ꯏꯪꯈꯣꯜꯗꯨꯗꯅ ꯑꯩ ꯄꯥꯛ ꯆꯥꯎꯅ ꯑꯩꯒꯤ ꯄꯣꯠꯊꯣꯛ ꯄꯨꯊꯣꯛꯄ ꯉꯝꯖꯩ ꯀꯩꯊꯦꯜꯗ ꯆꯠꯂꯒ ꯍꯤꯟꯖꯥꯡ ꯅꯥꯄꯤ ꯂꯩꯕꯒꯤ ꯃꯍꯨꯠꯇ ꯑꯩꯒꯤ ꯏꯁꯥꯒꯤ ꯏꯪꯈꯣꯜꯗꯨꯗ ꯊꯥꯔꯒ ꯑꯩꯒꯤ ꯏꯁꯥꯒꯤ ꯏꯪꯈꯣꯜꯗꯨꯗꯒꯤ ꯑꯩ ꯆꯥꯖꯕ ꯑꯣꯔꯒꯦꯅꯤꯛ ꯑꯣꯏꯅ ꯆꯥꯖꯕ ꯐꯪꯉꯦ ꯌꯨꯝꯊꯛꯇ ꯍꯥꯏꯔꯒꯅ ꯁꯨꯝ ꯈꯨꯗꯛ ꯈꯨꯗꯛꯀꯤ ꯑꯣꯏꯕ ꯍꯤꯟꯖꯥꯡ ꯃꯅꯥ ꯃꯁꯤꯡ ꯍꯦꯛꯅꯕꯒꯤꯗꯃꯛꯇ ꯑꯩ ꯑꯗꯨꯝ ꯊꯥꯖꯩ ꯌꯨꯝꯊꯛꯇ ꯍꯥꯡꯉꯒ ꯂꯩꯕꯗꯨꯁꯨ ꯅꯨꯉꯥꯏꯇꯦꯅ ꯑꯩ ꯍꯤꯟꯖꯥꯡ ꯅꯥꯄꯤ ꯃꯆꯥ ꯃꯁꯨ ꯑꯗꯨꯝ ꯊꯥꯏ ꯑꯥꯗꯨꯒ ꯁꯨꯃꯥꯡꯗꯅ ꯑꯩ ꯂꯩ ꯂꯩꯇꯦꯡꯒꯤ ꯑꯣꯏꯅ ꯂꯩ ꯃꯈꯜ ꯑꯗꯨꯝ ꯈꯔ ꯑꯗꯨꯝ ꯑꯩꯅ ꯄꯥꯝꯖꯕ ꯂꯩ ꯈꯜꯂꯒ ꯑꯗꯨꯝ ꯊꯥꯖꯩ